ꯑꯩꯒꯤ ꯐꯦꯕꯔꯥꯠ ꯒꯦꯝꯁꯦ ꯐꯨꯠꯕꯣꯜꯅꯦ ꯀꯔꯤꯒꯤꯔꯥ ꯍꯥꯏꯔꯒ ꯑꯉꯥꯡ ꯑꯣꯏꯔꯤꯉꯩꯗꯒꯤ ꯑꯩꯈꯣꯏ ꯈꯨꯟꯗ ꯐꯨꯠꯕꯣꯜ ꯒ꯭ꯔꯥꯎꯟ ꯑꯆꯧꯕ ꯑꯃ ꯂꯩꯌꯦ ꯁ꯭ꯀꯨꯜ ꯀꯥꯔꯒ ꯁꯨꯇꯤ ꯍꯦꯛ ꯊꯥꯔꯛꯄ ꯐꯨꯠꯕꯣꯜ ꯁꯥꯟꯅꯕ ꯑꯗꯨꯝ ꯆꯦꯜꯂꯦ ꯐꯨꯠꯕꯣꯜ ꯁꯥꯟꯅꯕ ꯐꯕꯁꯤ ꯐꯤꯖꯤꯀꯦꯜꯂꯤ ꯌꯥꯝ ꯐꯤꯠ ꯇꯧꯔꯒ ꯊꯝꯕꯤꯌꯦ ꯃꯁꯥꯅꯁꯨ ꯏꯟꯇꯔꯦꯁ ꯂꯩꯕꯅꯤꯅ ꯐꯨꯠꯕꯣꯜꯁꯦ ꯌꯥꯝ ꯅꯨꯡꯉꯥꯏꯌꯦ ꯁꯥꯟꯅꯕ